ꯑꯩꯅ ꯈ꯭ꯋꯥꯏꯗꯒꯤ ꯄꯥꯝꯖꯕ ꯃꯃꯤꯔꯣꯏ ꯈꯔꯒꯤ ꯃꯃꯤꯡ ꯄꯟꯖꯒꯦ ꯅꯨꯄꯤꯂꯛꯇꯒꯤ ꯕꯂꯥ ꯁꯣꯃꯥ ꯑꯥꯔꯇꯤꯅꯥ ꯕꯤꯖꯨ ꯅꯨꯄꯥꯂꯛꯇꯒꯤ ꯑꯣꯏꯔꯒꯅ ꯀꯥꯏꯀꯨ ꯒꯣꯀꯨꯜ ꯑꯔꯥꯕ ꯁꯗꯥꯅꯟꯗ ꯃꯈꯣꯏꯁꯤꯡ ꯑꯁꯤꯅ ꯀꯨꯝꯖꯈꯤꯕ ꯑꯃꯗꯤ ꯅꯝꯈꯤꯕ ꯐꯤꯂꯝ ꯈꯔꯗꯪ ꯍꯥꯏꯖꯒꯦ ꯕꯂꯥꯅ ꯀꯨꯝꯖꯈꯤꯕ ꯐꯤꯂꯝꯗ ꯑꯩꯅ ꯌꯥꯝ ꯄꯥꯝꯖꯈꯤꯕꯁꯤ ꯏꯅꯝꯃ ꯃꯍꯥꯛꯅ ꯂꯧꯈꯤꯕ ꯔꯣꯜ ꯑꯗꯨ ꯌꯥꯝ ꯊꯤꯅ ꯐꯖꯩ ꯃꯤꯌꯥꯝꯗ ꯃꯦꯁꯦꯖ ꯑꯆꯧꯕ ꯑꯃ ꯄꯤ ꯑꯗꯨꯒ ꯁꯣꯃꯥ ꯁꯣꯃꯥꯅ ꯀꯨꯝꯈꯤꯕꯁꯤꯅ ꯑꯩꯅ ꯈ꯭ꯋꯥꯏꯗꯒꯤ ꯄꯥꯝꯖꯕ ꯍꯥꯏꯌꯨ ꯍꯥꯏꯔꯒꯗꯤ ꯐꯦꯁꯕꯨꯛ ꯃꯍꯥꯛ ꯑꯁꯤꯅ ꯀꯨꯝꯒꯤꯕ ꯔꯣꯜ ꯅꯝꯈꯤꯕꯗꯣ ꯌꯥꯝ ꯊꯤꯅ ꯄꯥꯝꯖꯈꯤ ꯃꯤꯌꯥꯝꯗ ꯃꯦꯁꯦꯖ ꯑꯆꯧꯕ ꯑꯃ ꯄꯤꯈꯤꯕꯅꯤ ꯃꯍꯥꯛꯅꯁꯨ ꯃꯥꯒꯤ ꯅꯨꯄꯥꯅ ꯅꯨꯄꯤ ꯑꯅꯤ ꯂꯣꯟꯕꯒꯤ ꯃꯇꯥꯡꯗ ꯑꯣꯏꯕꯅꯤ ꯑꯗꯨꯒ ꯑꯥꯔꯇꯤꯅꯥ ꯃꯍꯥꯛꯀꯤ ꯔꯣꯜ ꯑꯁꯤꯅ ꯆꯥꯛꯀꯧꯕꯒꯤ ꯐꯤꯂꯝ ꯑꯗꯣ ꯑꯗꯨ ꯌꯥꯝ ꯄꯥꯝꯖꯈꯤ ꯆꯥꯛꯀꯧꯕꯗ ꯃꯍꯥꯛꯅ ꯇꯧꯈꯤꯕ ꯑꯋꯥ ꯆꯩꯊꯦꯡ ꯃꯍꯥꯛꯀꯁꯨ ꯑꯗꯨꯝ ꯆꯞ ꯃꯥꯅꯔꯦ ꯑꯁꯤꯁꯤ ꯌꯥꯝ ꯄꯥꯝꯈꯤ ꯕꯤꯖꯨ ꯕꯤꯖꯨꯁꯤꯁꯨ ꯃꯍꯥꯛꯅ ꯀꯨꯝꯈꯤꯕ ꯐꯤꯂꯝ ꯑꯃꯈꯛꯇꯪ ꯄꯟꯖꯔꯕꯗ ꯃꯧ ꯍꯥꯏꯔꯤꯕ ꯐꯤꯂꯝ ꯑꯁꯦ ꯑꯩꯅ ꯌꯥꯝ ꯄꯥꯝꯅ ꯌꯦꯡꯖꯈꯤ ꯃꯍꯥꯛ ꯑꯁꯤꯗ ꯌꯥꯝ ꯑꯋꯥꯕꯒꯤ ꯁꯛꯇꯝ ꯂꯥꯡꯈꯤ ꯑꯗꯨꯒ ꯃꯤꯌꯥꯝꯅ ꯃꯍꯥꯛꯁꯤ ꯐꯠꯇꯕ ꯑꯣꯏꯅ ꯎꯏ ꯑꯗꯨꯒ ꯀꯣꯟꯅꯊꯪꯗ ꯑꯐꯕ ꯑꯣꯏꯔꯛꯄ ꯅꯨꯄꯥꯂꯛꯀꯤ ꯑꯣꯏꯅ ꯑꯃꯨꯛ ꯍꯥꯏꯖꯔꯛꯀꯦ ꯅꯨꯄꯥꯂꯛꯇ ꯀꯥꯏꯀꯨ ꯃꯍꯥꯛꯅ ꯂꯧꯖꯈꯤꯕ ꯍꯔꯤꯆꯟꯗ꯭ꯔ ꯍꯥꯏꯔꯤꯕ ꯐꯤꯂꯝ ꯑꯁꯤꯗ ꯃꯍꯥꯛꯅ ꯂꯧꯈꯤꯕ ꯔꯣꯜ ꯑꯁꯤ ꯑꯁꯨꯛꯀꯤ ꯃꯇꯤꯛ ꯃꯆꯤꯟ ꯃꯧꯄ꯭ꯋꯥꯕꯨ ꯌꯥꯝ ꯅꯨꯡꯁꯤꯅꯕ ꯑꯆꯦꯠꯄ ꯃꯔꯤ ꯑꯃ ꯊꯝꯕꯒꯤ ꯊꯝꯕꯒꯤ ꯃꯔꯤ ꯑꯗꯣ ꯐꯤꯂꯝ ꯑꯁꯤꯗ ꯌꯥꯝ ꯆꯥꯎꯅ ꯇꯥꯔꯤ ꯑꯗꯨꯗꯒꯤ ꯑꯩꯅ ꯃꯥꯕꯨ ꯄꯥꯝꯖꯈꯤꯕꯅꯤ ꯒꯣꯀꯨꯜ ꯃꯍꯥꯛ ꯑꯁꯤꯁꯨ ꯃꯥꯅ ꯀꯨꯝꯈꯤꯕ ꯇꯌꯥꯏ ꯍꯥꯏꯔꯤꯕ ꯐꯤꯂꯝ ꯑꯁꯦ ꯃꯁꯥꯒꯤ ꯃꯔꯥꯜꯗꯤ ꯂꯩꯖꯗꯅ ꯃꯔꯥꯜ ꯄꯨꯝꯕ ꯃꯤꯌꯥꯝꯅ ꯊꯣꯝꯖꯜꯂꯒ ꯑꯗꯨꯒ ꯃꯔꯥꯜ ꯂꯩꯕ ꯁꯥꯈꯤꯕ ꯀꯣꯟꯅꯊꯪꯗ ꯃꯃꯩꯊꯪꯗ ꯃꯥ ꯃꯔꯥꯜ ꯂꯩꯇꯦ ꯍꯥꯏꯅ ꯈꯪꯂꯛꯄꯗꯨ ꯑꯗꯨꯗꯒꯤ ꯃꯥꯕꯨ ꯑꯩꯅ ꯌꯥꯝ ꯄꯥꯝꯖꯈꯤ ꯃꯊꯪꯗ ꯑꯔꯥꯕ ꯑꯔꯥꯕ ꯑꯁꯤꯁꯨ ꯅꯨꯔꯩ ꯍꯥꯏꯔꯤꯕ ꯐꯤꯂꯝ ꯑꯁꯦ ꯑꯁꯤꯗꯒꯤ ꯌꯥꯝ ꯄꯥꯝꯖꯈꯤ ꯌꯥꯝꯅ ꯏꯃꯣꯁꯅꯦꯜ ꯑꯣꯏ ꯑꯃꯗꯤ ꯂꯞ ꯏꯁꯇꯣꯔꯤꯗꯁꯨ ꯑꯗꯨꯝ ꯅꯨꯡꯉꯥꯏꯕ ꯑꯃꯅꯤ ꯑꯗꯨꯒ ꯁꯗꯥꯅꯟꯗ ꯃꯍꯥꯛ ꯑꯁꯤ ꯑꯩꯅ ꯄꯥꯝꯖꯕꯒꯤ ꯃꯔꯝꯗꯤ ꯃꯍꯥꯛ ꯑꯁꯤ ꯌꯥꯝꯅ ꯍꯦꯟꯁꯝ ꯕꯣꯏ ꯑꯃꯁꯨ ꯑꯣꯏ ꯗꯤꯝꯄꯜ ꯕꯣꯏ ꯑꯃꯁꯨ ꯑꯣꯏ ꯃꯍꯥꯛ ꯑꯁꯤ ꯑꯩꯅ ꯌꯥꯝ ꯄꯥꯝꯖꯩ ꯃꯔꯝ ꯑꯁꯤꯅ ꯑꯩꯒꯤ ꯄꯥꯝꯖꯕ ꯈꯔꯇꯪ ꯍꯥꯏꯔꯕꯅꯤ